ꯍꯜꯂꯣ ꯑꯥ ꯃꯥꯅꯤ ꯃꯥꯅꯤ ꯀꯛꯆꯤꯡ ꯃꯣꯕꯥꯏꯜ ꯏꯁꯇꯣꯔꯒꯤꯅꯤ ꯐꯣꯟꯁꯤ ꯍꯧꯖꯤꯛꯁꯤ ꯁꯦꯝꯁꯪꯒꯤꯗ ꯑꯦꯁ ꯇ꯭ꯋꯦꯟꯇꯤ ꯋꯥꯟ ꯄ꯭ꯔꯣꯒꯨꯝꯕ ꯑꯗꯒꯤ ꯀꯩꯅꯣꯗꯁꯨ ꯑꯦꯝ ꯃꯥꯏꯗꯁꯨ ꯂꯩ ꯑꯗꯒꯤ ꯀꯩꯅꯣꯗꯁꯨ ꯂꯩ ꯑꯥꯏ ꯐꯣꯟꯒꯨꯝꯕꯁꯨ ꯂꯩ ꯑꯥꯏ ꯐꯣꯟꯗ ꯑꯥꯏ ꯐꯣꯟ ꯐꯤꯞꯇꯤꯟꯒꯨꯝꯕ ꯑꯥꯏ ꯐꯣꯟ ꯊꯥꯔꯇꯤꯟꯒꯨꯝꯕ ꯑꯗꯝꯕꯁꯨ ꯂꯩ ꯍꯧꯖꯤꯛꯁꯤ ꯑꯥꯏ ꯐꯣꯟ ꯐꯤꯞꯇꯤꯟꯁꯤ ꯑꯃꯒ ꯀꯨꯟꯊ꯭ꯔꯥꯃꯨꯛ ꯂꯩ ꯑꯥꯏ ꯐꯣꯟ ꯐꯤꯞꯇꯤꯟꯁꯤꯅ ꯑꯥ ꯑꯗꯨꯒ ꯑꯥꯏ ꯐꯣꯟ ꯐꯣꯔꯇꯤꯟꯁꯤꯅ ꯍꯧꯖꯤꯛ ꯑꯃꯒ ꯈꯔ ꯍꯦꯟꯕ ꯁꯨꯃꯥꯏꯅ ꯑꯗꯨꯝ ꯂꯧꯅꯩ ꯎꯝ ꯑꯣꯐꯔꯁꯤꯗꯤ ꯑꯣꯐꯔ ꯍꯥꯏꯁꯦ ꯃꯣꯏ ꯑꯗꯨꯝ ꯄ꯭ꯔꯥꯏꯁ ꯇꯦꯛꯇꯗꯤ ꯂꯥꯛꯄꯅꯦ ꯑꯗꯨꯕꯨ ꯑꯣꯐꯔ ꯑꯗꯨꯝ ꯈꯔꯗꯤ ꯌꯦꯡꯕ ꯌꯥꯅꯤ ꯌꯥꯝ ꯌꯥꯝꯅ ꯅꯠꯇ꯭ꯔꯁꯨ ꯈꯔꯗꯤ ꯁꯝꯁꯪꯒꯤꯗꯤ ꯑꯦꯁ ꯇ꯭ꯋꯦꯟꯇꯤ ꯋꯥꯟ ꯄ꯭ꯔꯣꯒꯨꯝꯕ ꯑꯗꯒꯤ ꯁꯦꯝꯁꯪ ꯁꯦꯝꯁꯪ ꯑꯦꯁꯀꯨꯝꯕ ꯑ ꯂꯩꯕꯅꯤ ꯍꯧꯖꯤꯛ ꯁꯦꯝꯁꯪ ꯑꯥꯏ ꯐꯣꯟ ꯑꯗꯨꯝ ꯑꯥꯏ ꯐꯣꯟꯒꯤ ꯃꯃꯟ ꯌꯥꯝ ꯍꯦꯟꯂꯁꯨ ꯁꯦꯝꯁꯪꯒꯨꯝꯕꯁꯦ ꯑꯗꯨꯝ ꯂꯧꯕ ꯌꯥꯏ ꯁꯦꯝꯁꯪꯒꯤꯗꯤ ꯑꯗꯨꯝ ꯇ꯭ꯋꯦꯟꯇꯤ ꯋꯥꯟꯒꯤꯗꯣ ꯍꯧꯖꯤꯛ ꯑꯩꯠꯇꯤꯃꯨꯛ ꯂꯩꯔꯝꯒꯅꯤ ꯑꯧ ꯑꯦꯝ ꯃꯥꯏꯒꯨꯝꯕꯗꯤ ꯑꯦꯝ ꯃꯥꯏꯒꯤ ꯇꯦꯞꯀꯨꯝꯕ ꯂꯩ ꯑꯗꯨꯝ ꯑꯦꯝ ꯃꯥꯏ ꯅꯣꯠꯀꯨꯝꯕꯁꯨ ꯂꯩ ꯑꯗꯣ ꯅꯣꯠꯀꯨꯝꯕ ꯄꯥꯝꯃꯁꯨ ꯌꯥꯏ ꯑꯗꯨꯝ ꯑꯗꯨꯒ ꯇꯦꯕ꯭ꯂꯦꯠꯀꯨꯝꯕꯅ ꯇꯦꯕ꯭ꯂꯦꯠꯀꯨꯝꯕ ꯄꯥꯝꯃꯁꯨ ꯑꯗꯨꯝ ꯇꯦꯕ꯭ꯂꯦꯠꯀꯨꯝꯕꯁꯨ ꯂꯩꯅꯤ ꯁꯦꯝꯁꯪ ꯑꯦꯁ ꯊꯥꯔꯇꯤ ꯐꯣꯔꯗꯨ ꯂꯩ ꯎꯝ ꯑꯥ ꯑꯩꯈꯣꯏ ꯑꯩꯈꯣꯏ ꯁꯤꯗꯗꯤ ꯑꯗꯨ ꯃꯣꯏꯗ ꯑꯣꯟꯂꯥꯏꯟꯗ ꯊꯥꯔꯇꯤ ꯁꯕꯦꯟ ꯍꯥꯏꯕ ꯋꯥꯅꯦ ꯑꯩꯈꯣꯏ ꯁꯤꯗ ꯊꯥꯔꯇꯤ ꯐꯣꯔꯗ ꯑꯗꯨꯝ ꯑꯣꯐꯔ ꯄ꯭ꯔꯥꯏꯇ ꯂꯩ ꯔꯦꯝ ꯔꯦꯝꯁꯤ ꯑꯩꯠ ꯖꯤ ꯕꯤ ꯋꯥꯟ ꯇ꯭ꯋꯦꯟꯇꯤ ꯁꯨꯃꯥꯏꯅ ꯋꯥꯟ ꯇ꯭ꯋꯦꯟꯇꯤ ꯐꯣꯔ ꯁꯨꯃꯥꯏꯅ ꯑꯣꯏꯅꯤ ꯇꯨ ꯐꯤꯞꯇꯤ ꯁꯤꯛꯁꯨ ꯂꯩꯅꯤ ꯂꯩꯅꯤ ꯂꯩꯅꯤ ꯑꯗꯨꯁꯨ ꯂꯩꯅꯤ ꯑꯗꯨꯝ ꯀꯂꯔꯁꯤ ꯍꯧꯖꯤꯛ ꯋꯥꯏꯠ ꯑꯃ ꯂꯩꯅꯤ ꯑꯗꯒꯤ ꯒ꯭ꯔꯦ ꯃꯆꯨ ꯑꯃ ꯂꯩꯅꯤ ꯕ꯭ꯂꯦꯛ ꯂꯩꯅꯤ ꯑꯗꯨꯒ ꯍꯟꯗꯛ ꯑꯅꯧꯕ ꯑꯣꯏꯅ ꯄꯤꯡ ꯃꯆꯨ ꯂꯥꯏꯠꯇ ꯄꯤꯡ ꯂꯥꯏꯠꯇ ꯑꯃ ꯂꯩ ꯂꯥꯛꯑꯦ ꯑꯅꯧꯕꯗ ꯑꯥ ꯑꯗꯨ ꯑꯗꯨꯒꯤ ꯆꯥꯡꯗꯨ ꯑꯗꯨꯝ ꯂꯩꯔꯅꯤ ꯍꯧꯖꯤꯛꯀꯥꯟꯗꯤ ꯃꯣꯏ ꯄ꯭ꯔꯥꯏꯁ ꯇꯦꯛꯁꯨ ꯑꯣꯐꯔ ꯃꯣꯏꯗꯤ ꯌꯥꯝ ꯂꯥꯛꯄ ꯅꯠꯇꯦꯕ ꯑꯗꯨ ꯀꯩꯅꯣꯒꯤꯗꯗꯤ ꯁꯝꯁꯪꯒꯤ ꯑꯣꯏꯕꯒꯤ ꯑꯣꯐꯔ ꯄꯤꯕ ꯉꯝꯕꯅꯦꯕ ꯑꯇꯩꯒꯤ ꯑꯇꯩꯒꯤꯗꯗꯤ ꯑꯣꯐꯔ ꯌꯥꯝ ꯂꯥꯛꯇꯦ ꯑꯥꯏ ꯐꯣꯟꯗꯀꯥꯗꯤ ꯑꯣꯐꯔ ꯂꯥꯛꯇꯔꯦ ꯌꯥꯅꯤ ꯌꯥꯅꯤ ꯏꯁꯇꯣꯛꯇ ꯑꯗꯨꯝ ꯂꯩ ꯍꯧꯖꯤꯛ ꯍꯧꯖꯤꯛ ꯑꯦꯕꯥꯏꯂꯦꯕꯜ ꯑꯗꯨꯝ ꯑꯣꯏ ꯑꯗꯨꯝ ꯂꯥꯛꯄꯤꯔꯣ ꯑꯗꯨꯒ ꯑꯗꯨꯝ ꯂꯧꯕꯤꯔꯕ ꯌꯥꯔꯅꯤ ꯑꯗꯨꯝ ꯍꯣꯏ ꯍꯣꯏ ꯑꯗꯨꯝ ꯌꯦꯡꯕꯤꯔꯔꯣ ꯑꯗꯨꯗꯤ ꯑꯣꯀꯦ ꯑꯣꯀꯦ